ꯁꯤ ꯐꯨꯗ ꯋꯥꯏꯐꯥꯏ ꯗꯤꯂꯤꯚꯔꯤꯒꯤꯗꯨ ꯑꯣꯏꯕꯤꯔꯕ ꯅꯠꯇ꯭ꯔꯥ ꯉꯁꯥꯏ ꯑꯩꯅ ꯄꯨꯡ ꯑꯃꯗ ꯆꯤꯛꯀꯟ ꯆꯧ ꯑꯃ ꯑꯣꯗꯔ ꯇꯧꯖꯈꯤꯕꯅꯦ ꯍꯧꯖꯤꯛ ꯄꯨꯡ ꯑꯃ ꯃꯈꯥꯏ ꯇꯥꯔꯦ ꯍꯧꯖꯤꯛ ꯐꯥꯎ ꯑꯣꯗꯔꯁꯤ ꯊꯤꯟꯕꯤꯔꯛꯇ꯭ꯔꯦ ꯑꯗꯨꯅ ꯑꯝꯇꯪ ꯆꯦꯛ ꯇꯧꯕꯤꯔꯒ ꯌꯥꯝ ꯑꯊꯨꯕ ꯃꯇꯝꯗ ꯊꯤꯟꯕꯤꯔꯛꯅꯕ ꯑꯝꯇ ꯄꯥꯎ ꯐꯥꯎꯕꯤꯌꯨ